ꯏꯁꯩ ꯁꯛꯄꯁꯤ ꯑꯥꯔꯠ ꯐꯣꯝ ꯃꯈꯜ ꯑꯝꯅꯤ ꯑꯗꯨꯒ ꯀꯅꯥꯒꯨꯝꯕ ꯃꯤ ꯑꯃꯒ ꯃꯤ ꯑꯃꯒ ꯇꯣꯟ ꯃꯥꯟꯅꯧ ꯍꯥꯏꯕꯗꯨꯗꯤ ꯌꯥꯝꯅ ꯋꯥꯅ ꯊꯣꯛꯀꯅꯤ ꯍꯥꯏꯗꯤ ꯅꯦꯆꯔꯦꯂꯤ ꯒꯤꯐꯇꯦꯠ ꯑꯣꯏꯕ ꯑꯝꯒ ꯃꯁꯥꯒꯤ ꯄꯤꯖꯔꯛꯇꯕ ꯍꯥꯏꯕ ꯇꯥꯔꯦ ꯕꯣꯀꯦꯜ ꯀꯣꯔꯠꯇ ꯃꯤꯑꯣꯏꯕ ꯑꯝꯒꯤ ꯑꯃꯒ ꯑꯃꯒ ꯑꯦꯅꯥꯇꯣꯃꯤꯁꯦ ꯃꯥꯟꯅꯗꯦ ꯑꯗꯨꯅ ꯐꯣꯔ ꯑꯦꯛꯖꯥꯝꯄꯜ ꯄꯨꯁꯄꯔꯥꯅꯤꯒꯤ ꯈꯣꯟꯖꯦꯜꯗ ꯌꯥꯎꯔꯤꯕ ꯃꯥꯒꯤ ꯇꯣꯟꯁꯦ ꯀꯅꯥꯒꯨꯝꯕ ꯅꯨꯄꯤ ꯑꯃꯗꯁꯨ ꯁ ꯁꯦꯝ ꯍꯥꯏꯗꯤ ꯃꯥꯒꯤ ꯀꯩꯅꯣꯗꯣ ꯐꯪꯕ ꯉꯝꯃꯣꯏ ꯃꯥꯒꯤ ꯄꯤꯠꯁꯇꯣ ꯐꯪꯕ ꯉꯝꯃꯣꯏ ꯀꯩꯒꯤꯅꯣ ꯍꯥꯏꯕꯗ ꯃꯥꯒꯤ ꯁꯤꯗꯤ ꯏꯁꯣꯔꯅ ꯄꯤꯊꯣꯔꯛꯄ ꯀꯦꯅꯣꯅꯤ ꯑꯗꯨꯅ ꯑꯩꯈꯣꯏꯒꯤ ꯑꯥꯔꯠ ꯐꯣꯔꯝꯁꯦ ꯃꯥꯒꯤ ꯏꯁꯩꯗꯣ ꯍꯩꯠ ꯍꯩꯇ꯭ꯔꯒꯁꯨ ꯃꯥꯅ ꯄꯥꯝꯖꯅ ꯃꯥꯅ ꯄꯥꯝꯖꯅ ꯀꯦꯅꯣꯗꯣ ꯁꯛꯀꯦ ꯍꯥꯏꯔꯒꯗꯤ ꯃꯥꯒꯤ ꯑꯥꯔꯠ ꯐꯣꯝꯗꯣ ꯑꯩꯈꯣꯏꯒꯤ ꯃꯥꯅ ꯇꯝꯕ ꯇꯥꯔꯦ ꯑꯣꯖꯥ ꯒꯨꯔꯨ ꯑꯝꯒꯤ ꯃꯈꯥꯗ ꯃꯤꯠꯌꯦꯡ ꯃꯈꯥꯗ ꯍꯥꯏꯗꯤ ꯀ ꯃꯥꯒꯤ ꯇꯣꯟꯁꯦ ꯀꯔꯝ ꯃꯈꯜꯒꯤ ꯀ꯭ꯂꯥꯁꯤꯛ ꯑꯣꯏꯒꯦꯔ ꯀꯦꯅꯣ ꯑꯣꯏꯒꯦꯔ ꯔꯣꯛ ꯑꯣꯏꯒꯦꯔ ꯀꯦꯅꯣ ꯑꯣꯏꯒꯦꯔ ꯍꯥꯏꯕꯒꯤ ꯃꯥꯒꯤ ꯖꯟꯔꯥꯗꯣ ꯃꯥꯅ ꯆꯨꯁ ꯇꯧꯖꯒꯗꯧꯅꯦ ꯀꯩꯒꯨꯝꯕ ꯃꯥꯒꯤ ꯕꯣꯏꯁꯇꯨꯅ ꯃꯥꯒꯤ ꯇꯣꯟꯗꯨꯅ ꯀꯩꯒꯨꯝꯕ ꯃꯥꯒꯤ ꯖꯟꯔꯗ ꯆꯥꯟꯅꯗꯕ ꯏꯁꯩꯗ ꯃꯥꯅ ꯀꯦꯅꯣ ꯇꯧꯔꯒꯗꯤ ꯍꯤ ꯑꯣꯔ ꯁꯤ ꯋꯤꯜ ꯅꯣꯠ ꯕꯤ ꯁꯛꯁꯦꯁꯐꯨꯜ ꯏꯟ ꯍꯔ ꯏꯟ ꯍꯔ ꯁꯤꯉꯤꯡ ꯏꯟ ꯏꯟ ꯗꯦꯔ ꯁꯤꯅꯔ ꯏꯟ ꯗꯦꯔ ꯁꯤꯉꯤꯡ ꯀꯦꯔꯤꯌꯔ